ꯍꯜꯂꯣ ꯑꯥꯎ ꯑꯣ ꯚꯤ ꯑꯥꯏ ꯄꯤꯗꯗꯤ ꯈꯔ ꯇꯥꯡꯉꯦ ꯁꯨꯝ ꯑꯅꯤꯒ ꯀꯨꯟ ꯀꯨꯟꯊ꯭ꯔꯥ ꯑꯗꯨꯃꯥꯏꯅ ꯂꯩꯌꯦ ꯆꯨꯝꯅꯩꯗꯨꯗꯤ ꯑꯃ ꯃꯈꯥꯏ ꯃꯨꯛꯇꯝ ꯂꯩ

ꯎꯝ ꯀꯥꯏꯔꯦꯟꯕꯤꯈꯣꯛꯇ ꯍꯣꯏ ꯍꯣꯏ